ꯍꯜꯂꯣ ꯍꯜꯂꯣ ꯇꯥꯏꯌꯦ ꯎꯝ ꯑꯩꯈꯣꯏꯗꯣ ꯈ꯭ꯔꯤꯁꯃꯥꯁꯇꯣ ꯀꯣꯏꯕ ꯆꯠꯁꯦ ꯀꯩꯅꯣꯗ ꯃꯣꯟꯁꯥꯡ ꯄꯟꯊꯥꯗ ꯀꯣꯏꯕ ꯆꯠꯂꯨꯁꯦꯕ ꯑꯩꯈꯣꯏ ꯃꯤ ꯇꯔꯥꯃꯨꯛ ꯆꯠꯁꯦꯕꯀꯣ ꯑꯗꯨ ꯄꯩꯁꯥꯗꯣ ꯄꯩꯁꯥꯗꯣ ꯑꯩꯈꯣꯏ ꯃꯤ ꯇꯔꯥ ꯈꯥꯏꯅꯔꯒ ꯑꯗꯨꯒ ꯇꯥꯟꯅꯔꯁꯤꯀꯣ ꯑꯗꯨ ꯎꯝ ꯑꯩꯈꯣꯏꯔꯣ ꯃꯤ ꯃꯤ ꯇꯔꯥꯒꯨꯝꯕ ꯆꯠꯁꯦ ꯌꯥꯏꯀꯣ ꯑꯣ ꯎꯝ ꯗꯦꯗꯁꯦ ꯀꯔꯤ ꯅꯨꯃꯤꯠꯇ ꯆꯠꯁꯤꯔꯥ ꯈꯪꯗꯦꯅꯦ ꯑꯩꯈꯣꯏ ꯇꯥꯟꯅꯔꯁꯦ ꯐꯖꯅ ꯎꯝ ꯍꯣꯏ ꯇꯥꯟꯅꯔꯁꯦ ꯑꯗꯨꯒ ꯒꯥꯔꯤꯗꯤ ꯀꯔꯝ ꯇꯧꯁꯦ ꯍꯥꯏꯕ꯭ꯔꯥ ꯎꯝ ꯍꯣꯏ ꯋꯥꯏꯗꯕꯤꯗꯀꯣ ꯒꯥꯔꯤ ꯂꯩꯕꯁꯤꯡꯗꯣ ꯑꯗꯨ ꯃꯥꯏ ꯃꯥꯏ ꯄꯨꯔꯀꯅꯔꯁꯅꯨ ꯑꯗꯨꯅ ꯐꯔꯦꯗꯀꯣ ꯑꯗꯨ ꯁꯣꯏꯗꯅꯗꯤ ꯆꯠꯁꯦꯀꯣ

ꯎꯝ ꯅꯪꯗꯤ ꯀꯔꯤ ꯇꯧꯔꯤꯅꯣ ꯎꯝ ꯎꯝ ꯍꯣꯏ ꯍꯣꯏ ꯍꯣꯏ